ꯑꯩ ꯑꯦꯛꯖꯤꯕꯤꯁꯟꯗ ꯆꯠꯄꯗꯤ ꯂꯩꯇ꯭ꯔꯤ ꯑꯗꯨꯕꯨ ꯑꯩ ꯑꯦꯛꯖꯤꯕꯤꯁꯟ ꯆꯠꯄꯗꯤ ꯑꯩ ꯄꯥꯝꯖꯩ ꯃꯔꯝꯗꯤ ꯑꯩꯅ ꯑꯁꯤꯒꯨꯝꯕ ꯌꯥꯎꯗ꯭ꯔꯕꯅꯤꯅ ꯑꯦꯛꯖꯤꯕꯤꯁꯟꯁꯦ ꯌꯥꯎꯗ꯭ꯔꯕꯅꯤꯅ ꯑꯩꯅ ꯑꯩꯒꯤ ꯌꯨꯝꯗ ꯑꯩꯅ ꯌꯦꯛꯆꯕ ꯂꯥꯏꯁꯦ ꯑꯩꯅ ꯐꯖꯩ ꯍꯥꯏꯅ ꯈꯟꯖꯔꯒꯁꯨ ꯍꯥꯏꯗꯤ ꯃꯌꯥꯝ ꯃꯔꯛꯇ ꯄꯨꯊꯣꯛꯇꯅ ꯑꯗꯒꯤ ꯀꯩꯗꯧꯗꯅ ꯎꯠꯇ꯭ꯔꯕꯅꯤꯅ ꯌꯥꯎꯗ꯭ꯔꯕꯅꯤꯅ ꯑꯩꯒꯤ ꯑꯁꯣꯏꯕ ꯂꯥꯏꯗꯨꯒꯤ ꯂꯥꯏ ꯌꯦꯛꯄꯗꯨꯒꯤ ꯑꯁꯣꯏꯕ ꯀꯩꯗꯧꯕꯗꯣ ꯎꯕ ꯐꯪꯖꯗꯦ ꯑꯗꯨꯅ ꯑꯩꯅꯗꯤ ꯐꯖꯩ ꯍꯥꯏꯅ ꯈꯜꯂꯒꯁꯨ ꯑꯣꯖꯥ ꯒꯨꯔꯨ ꯑꯩꯅ ꯄꯥꯝꯖꯕ ꯑꯣꯖꯥ ꯒꯨꯔꯨ ꯑꯃ ꯊꯦꯡꯅꯖꯔꯒ ꯅꯠꯇ꯭ꯔꯒ ꯑꯣꯖꯥ ꯒꯨꯔꯨ ꯑꯃ ꯍꯦꯛꯇꯅ ꯑꯦ ꯅꯪꯅ ꯌꯦꯛꯏꯕ ꯂꯥꯏꯁꯦ ꯁꯤꯒꯤ ꯃꯇꯥꯡꯁꯤꯗ ꯁꯤ ꯍꯥꯄꯛꯎ ꯁꯤ ꯇꯧ ꯍꯥꯏꯗꯅ ꯑꯣꯖꯥꯁꯤꯡꯗꯨꯗꯒꯤꯁꯨ ꯄꯥꯎꯇꯥꯛ ꯂꯧꯖꯅꯤꯡꯉꯤ ꯑꯗꯨꯅ ꯑꯩ ꯆꯠꯄꯗꯤ ꯄꯥꯝꯖꯩ